ꯍꯂꯣ ꯁꯥꯔ ꯍꯥꯏꯕꯗꯤ ꯍꯧꯖꯤꯛ ꯑꯩꯒꯤ ꯌꯨꯝ ꯌꯨꯝ ꯍꯥꯟꯅꯒꯤ ꯑꯔꯤꯕꯁꯤ ꯍꯧꯖꯤꯛꯇꯤ ꯍꯣꯡꯗꯣꯛꯈ꯭ꯔꯦ ꯍꯥꯏꯕꯗꯤ ꯐꯤꯕꯝ ꯆꯥꯗꯕꯩ ꯍꯥꯏꯕꯗꯤ ꯑꯥꯔꯠꯀ꯭ꯋꯦꯛ ꯇꯧꯕꯗ ꯌꯨꯝ ꯑꯁꯤ ꯂꯣꯏꯅ ꯀꯥꯏꯔꯦ ꯑꯗꯨꯅ ꯑꯩ ꯍꯧꯖꯤꯛ ꯌꯨꯝ ꯑꯅꯧꯕ ꯑꯃ ꯁꯥꯔꯦ ꯑꯗꯣ ꯍꯧꯖꯤꯛ ꯍꯥꯟꯅꯒꯤ ꯑꯩꯅ ꯂꯩꯐꯝ ꯌꯨꯝ ꯑꯁꯤ ꯍꯧꯖꯤꯛꯐꯥꯎ ꯁꯤꯗꯣꯛꯑꯒ ꯃꯥꯒꯤ ꯄꯣꯠ ꯆꯩ ꯃꯈꯩ ꯃꯌꯥꯝꯁꯤ ꯂꯣꯏꯅ ꯊꯝꯕꯤꯔꯦ ꯑꯗꯨꯅ ꯅꯣꯏꯅ ꯑꯝꯇ ꯈꯣꯝꯕ ꯂꯥꯛꯄꯤꯌꯣ ꯍꯥꯏꯗꯤ ꯑꯃꯣꯠ ꯑꯀꯥꯏ ꯂꯩꯕꯁꯦ ꯂꯣꯏꯅ ꯈꯣꯝꯗꯣꯛꯄꯤꯗꯨꯅ ꯄꯨꯕꯤꯈꯣ ꯍꯥꯏꯕꯗꯤ ꯃꯐꯝ ꯑꯁꯤꯗ ꯑꯃꯨꯛ ꯑꯩꯈꯣꯏ ꯌꯨꯝ ꯁꯥꯒꯗꯧꯅꯤ ꯑꯗꯨꯒꯤꯅꯤ ꯑꯗꯨ ꯑꯝꯇ ꯌꯥꯔꯗꯤ ꯑꯝꯇ ꯂꯧꯊꯣꯛꯄꯤꯔꯒ ꯄꯨꯕꯤꯈꯣ ꯑꯗꯨꯒꯤꯅꯤ ꯊꯕꯛ ꯑꯁꯤ ꯌꯥꯝ ꯏꯃꯥꯔꯖꯦꯟꯁꯤ ꯑꯣꯏꯔꯦ ꯑꯗꯨꯒꯤꯅꯤ ꯑꯗꯨ ꯃꯇꯥꯡꯗ ꯈꯔ ꯍꯥꯏꯖꯕꯋꯥꯅꯤ